ꯑ ꯍꯥꯏꯕꯤꯌꯨ ꯑꯥ ꯇꯤꯛꯀꯦꯠ ꯀꯛꯐꯝ ꯀꯥꯎꯟꯇꯔꯅꯦ ꯑꯦꯝ ꯑꯦꯝ ꯑꯥꯔ ꯁꯤꯒꯤ ꯑꯉꯥꯡꯒꯤꯅ ꯑꯉꯥꯡ ꯑꯃꯒꯤ ꯄꯔ ꯆꯥꯏꯜꯗꯀꯣ ꯂꯨꯄꯥ ꯇꯔꯥꯃꯉꯥ ꯑꯗꯨꯒ ꯑꯍꯜꯒꯤꯅ ꯊꯥꯔꯇꯤ ꯔꯨꯄꯤꯁ ꯑꯣ ꯒꯥꯔꯤ ꯃꯆꯥ ꯄꯥꯛꯀꯤꯡꯒꯤꯅ ꯂꯨꯄꯥ ꯀꯨꯟ ꯑꯗꯨꯒ ꯒꯥꯔꯤ ꯑꯆꯧꯕꯒꯤꯅ ꯂꯨꯄꯥ ꯌꯥꯡꯈꯩ ꯑꯉꯥꯡ ꯑꯅꯤ ꯑꯃꯒ ꯍꯥꯏꯕ ꯅꯥꯏꯟꯇꯤ ꯑꯗꯨꯨꯗꯤ ꯑꯩꯈꯣꯏ ꯑꯗꯣ ꯋꯥꯟ ꯐꯣꯔꯇꯤ ꯔꯨꯄꯤꯁ ꯇꯥꯔꯅꯤ ꯑꯉꯥꯡ ꯁꯥꯟꯅꯐꯝꯗꯤ ꯇꯤꯛꯀꯦꯠꯇꯤ ꯀꯛꯑꯔꯣꯏ ꯑꯩꯈꯣꯏꯒꯤ ꯃꯅꯨꯡꯗ ꯑꯩꯈꯣꯏꯒꯤ ꯕꯣꯠ ꯔꯥꯏꯗꯤꯡ ꯇꯧꯔꯒꯗꯤꯀꯣ ꯕꯣꯠ ꯔꯥꯏꯗꯤꯡꯒꯤ ꯇꯣꯉꯥꯟꯅ ꯑꯗꯨꯝ ꯃꯅꯨꯡꯗ ꯑꯗꯨꯝ ꯂꯩꯔꯝꯃꯅꯤ ꯀꯥꯎꯟꯇꯔ ꯑꯃ ꯑꯗꯨꯗ ꯌꯦꯡꯉꯒ ꯀꯛꯄꯤꯒꯗꯧꯕ ꯍꯣꯏ ꯍꯣꯏ ꯈꯪꯉꯕꯅꯤ ꯑꯗꯨꯃꯥꯏ ꯇꯧꯔꯒ ꯆꯪꯕꯤꯔꯒ ꯇꯤꯛꯀꯦꯠ ꯂꯧꯔ ꯆꯪꯕꯤꯔꯣ ꯑꯗꯨꯒ ꯑꯗꯨꯝ ꯌꯥꯔꯅꯤ ꯑꯗꯨꯗꯤ ꯌꯥꯗꯦ ꯑꯗꯨꯝꯃꯗꯤ ꯔꯦꯁꯇ꯭ꯔꯤꯛ ꯇꯧꯋꯦ ꯌꯥꯗꯦ ꯑ ꯑꯗꯨꯗꯤ ꯂꯦꯡꯁꯤꯟꯕꯤꯔꯛꯑꯣ